ꯑꯩ ꯗꯣꯃꯤꯅꯣꯁ ꯑꯦꯞꯇꯒꯤ ꯑꯣꯟꯂꯥꯏꯟꯗ ꯄꯤꯖꯥ ꯑꯃꯈꯛꯇꯪ ꯆꯥꯗꯕ ꯀꯨꯏꯔꯦꯅ ꯌꯥꯝꯅ ꯆꯥꯅꯤꯡ ꯆꯥꯅꯤꯡꯅ ꯑꯣꯗꯔ ꯇꯧꯈꯤꯕꯅꯦ ꯑꯗꯨ ꯃꯣꯏ ꯑꯁꯤꯒꯤ ꯗꯤꯇꯦꯜꯁꯤꯗ ꯍꯥꯏꯕ ꯀꯥꯟꯗꯗꯤ ꯊꯥꯔꯇꯤ ꯃꯤꯅꯤꯠꯁꯀꯤ ꯃꯇꯨꯡꯗ ꯑꯩꯉꯣꯟꯗ ꯌꯧꯔꯛꯀꯅꯦꯗꯤ ꯍꯥꯏꯔꯦ ꯑꯗꯨꯒ ꯑꯩꯅ ꯉꯥꯏꯔꯛꯏꯁꯤꯗꯤ ꯃꯤꯅꯤꯠ ꯅꯤꯐꯨꯃꯉꯥꯗꯤ ꯍꯦꯟꯖꯤꯜꯂꯛꯑꯦ ꯑꯗꯨ ꯃꯣꯏ ꯗꯤꯂꯤꯕꯔꯤꯒꯤ ꯃꯣꯏ ꯀꯩꯅꯣꯁꯨ ꯑꯣꯟꯂꯥꯏꯟ ꯄꯦꯃꯦꯟ ꯀꯩꯀꯥ ꯑꯩ ꯁꯤꯗꯒꯤ ꯂꯣꯏꯅ ꯇꯧꯖꯈ꯭ꯔꯕꯅꯦ ꯑꯗꯨꯗ ꯑꯩꯅ ꯐꯣꯟ ꯇꯧꯕꯀꯥꯟꯁꯤꯗ ꯌꯧꯔꯛꯑꯅꯤ ꯌꯧꯔꯛꯑꯅꯤꯗꯤ ꯍꯥꯏꯔꯒ ꯈꯤꯇꯪ ꯌꯧꯔꯛꯇꯕ ꯑꯗꯨꯒꯤ ꯀꯌꯥꯝ ꯀꯨꯏꯅ ꯉꯥꯏꯗꯣꯏꯅꯣ ꯑꯗꯨꯝ ꯈꯪꯅꯤꯡꯕ ꯑꯗꯨꯒꯤꯅꯦ ꯃꯣꯏ ꯂꯥꯛꯄ ꯀꯥꯟꯗꯁꯨ ꯁꯤꯗꯒꯤ ꯄꯦꯃꯦꯟ ꯇꯧꯈ꯭ꯔꯁꯨ ꯇꯤꯞꯁ ꯑꯣꯏꯔꯁꯨ ꯀꯩ ꯑꯣꯏꯔꯁꯨ ꯑꯩ ꯑꯗꯨꯝ ꯃꯇꯤꯛ ꯆꯥꯅ ꯇꯧꯖꯒꯅꯤ ꯑꯗꯣ ꯌꯥꯔꯒꯗꯤ ꯈꯔ ꯊꯨꯅ ꯂꯥꯛꯄꯤꯅꯕ ꯑꯝꯇ ꯇꯧꯕꯤꯎꯅꯦ